ꯑꯩꯈꯣꯏꯒꯤ ꯂꯣꯀꯦꯜꯒꯤ ꯑꯥꯔꯠ ꯑꯃꯁꯨꯡ ꯀ꯭ꯔꯥꯞꯁꯤꯡꯗ ꯁꯔꯀꯥꯔꯅ ꯈ꯭ꯋꯥꯏꯗꯒꯤ ꯃꯇꯦꯡ ꯄꯥꯡꯕ ꯏꯁꯀꯤꯝ ꯑꯃ ꯍꯥꯏꯔꯒꯗꯤ ꯑꯩꯈꯣꯏꯒꯤ ꯄꯤ ꯑꯦꯝ ꯕꯤꯁꯀꯔꯃ ꯍꯥꯏꯕ ꯑꯩꯈꯣꯏꯒꯤ ꯏꯁꯀꯤꯝ ꯑꯁꯤꯅꯤ ꯃꯁꯤ ꯍꯧꯖꯤꯛ ꯇꯨ ꯊꯥꯎꯖꯟ ꯇ꯭ꯋꯦꯟꯇꯤ ꯊ꯭ꯔꯤꯗꯒꯤ ꯂꯣꯟꯁ ꯇꯧꯔꯒ ꯍꯧꯖꯤꯛꯐꯥꯎꯕ ꯑꯩꯈꯣꯏꯒꯤ ꯏꯝꯄ꯭ꯂꯤꯃꯦꯟ ꯇꯧꯔꯒ ꯃꯈꯥ ꯆꯠꯊꯔꯤ ꯍꯥꯏꯔꯤꯕ ꯃꯥꯅ ꯄꯤꯔꯤꯕ ꯑꯩꯈꯣꯏꯒꯤ ꯃꯔꯨꯑꯣꯏꯕ ꯑꯩꯈꯣꯏꯒꯤ ꯂꯣꯟꯁꯤꯡ ꯑꯁꯤꯒꯤ ꯃꯅꯨꯡꯗ ꯑꯩꯈꯣꯏꯒꯤ ꯀ꯭ꯔꯥꯞꯀꯨꯝꯕ ꯑꯗꯨꯗꯒꯤ ꯑꯩꯈꯣꯏꯒꯤ ꯃꯤꯁꯇ꯭ꯔꯤꯒꯨꯝꯕ ꯑꯗꯨꯗꯒꯤ ꯋꯥꯆꯔꯃꯦꯟꯒꯨꯝꯕ ꯑꯗꯩ ꯗꯣꯕꯤꯒꯨꯝꯕ ꯑꯗꯨꯗꯒꯤ ꯁꯨꯒꯨꯝꯕ ꯁꯝꯅ ꯄꯜꯂꯕꯗ ꯃꯈꯣꯏꯁꯤꯡ ꯑꯁꯤꯒꯤ ꯀꯥꯅꯕ ꯄꯤ ꯂꯣꯟ ꯑꯣꯏꯅ ꯁꯕꯁꯤꯗꯤ ꯁꯔꯀꯥꯔꯅ ꯄꯤꯕꯤꯔꯤ